ꯍꯜꯂꯣ ꯍꯜꯂꯣ

ꯚꯥꯏ ꯇꯧꯗ꯭ꯔꯤ ꯑꯗꯣ ꯅꯪꯗꯤ ꯇꯧꯔꯕꯣ ꯑꯩ ꯅꯍꯥꯟ ꯀꯩꯅꯣ ꯑꯩꯈꯣꯏꯁꯤ ꯂꯩꯀꯥꯏꯒꯤ ꯏꯃꯥꯟꯅꯕ ꯑꯝ ꯆꯠꯂꯦꯕꯀꯣ ꯑꯗꯨꯗ ꯃꯥ ꯆꯠꯄꯗꯨꯗꯤ ꯄꯩꯁꯥꯗꯣ ꯍꯦꯜꯂꯤ ꯈꯣꯠꯂꯤ ꯍꯥꯏꯑꯕ ꯄꯩꯁꯥꯗꯣ ꯍꯥꯟꯗꯒꯤ ꯗꯃꯥ ꯑꯃ ꯍꯦꯟꯒꯠꯂꯦꯌꯦ ꯈꯪꯗꯦ ꯂꯨꯄꯥ ꯂꯤꯁꯤꯡ ꯑꯃ ꯆꯥꯝꯃꯉꯥꯃꯨꯛ ꯍꯦꯟꯒꯠ ꯃꯥꯟꯅꯦ ꯍꯥꯟꯅꯗꯤ ꯑꯅꯤ ꯆꯥꯝꯃꯉꯥꯃꯨꯛ ꯑꯣꯏꯗꯅ ꯑꯗꯨ ꯑꯅꯤ ꯆꯧꯉꯥꯗꯨꯒ ꯀꯩꯅꯣ ꯇꯧꯔꯗꯤ ꯂꯤꯁꯤꯡ ꯃꯔꯤꯃꯨꯛ ꯑꯣꯏꯔ ꯃꯥꯜꯂꯦ ꯃꯣꯏꯗꯣ ꯑꯥ ꯑꯗꯣ ꯑꯩꯈꯣꯏ ꯁ꯭ꯀꯨꯜꯗꯣ ꯄꯩꯁꯥ ꯍꯦꯟꯒꯠꯂꯤꯕ ꯍꯥꯏꯗꯤ ꯐꯦꯁꯤꯂꯤꯇꯤꯁꯨ ꯀꯔꯤꯝ ꯍꯥꯞꯄ ꯅꯠꯇꯦꯅ ꯑꯗꯨ ꯑꯩꯈꯣꯏꯒꯤ ꯄꯦꯔꯦꯟꯁꯁꯤꯡ ꯄꯨꯔꯒ ꯑꯝꯇꯪ ꯐꯖꯅ ꯉꯥꯡꯅꯔꯣꯗꯤ ꯑꯗꯨꯃꯥꯏꯅ ꯁꯨꯝ ꯈꯟꯕ ꯑꯥ ꯑꯗꯨ ꯄꯩꯁꯥꯁꯨ ꯍꯦꯟꯒꯠꯂꯦ ꯑꯗꯨꯒ ꯍꯥꯏꯗꯤ ꯁ꯭ꯀꯨꯜꯒꯤ ꯀꯩꯅꯣ ꯀ꯭ꯂꯥꯁꯁꯤꯡꯗꯣ ꯑꯗꯨꯁꯨ ꯍꯥꯟꯅꯒꯨꯝꯅ ꯑꯗꯨꯝ ꯂꯩꯌꯦꯕ ꯑꯣꯖꯥ ꯀꯥꯏꯗꯒꯤ ꯇꯤꯆꯤꯡ ꯃꯦꯊꯠꯇꯨꯁꯨ ꯆꯞ ꯃꯥꯟꯅꯩ ꯄꯩꯁꯥ ꯈꯇ ꯍꯦꯟꯒꯠꯂꯦ ꯃꯣꯏꯁꯤꯗꯤ ꯑꯥ ꯑꯗꯨ ꯑꯩꯈꯣꯏ ꯑꯥ ꯑꯗꯨ ꯑꯩꯈꯣꯏ ꯅꯍꯥꯟ ꯏꯃꯥꯟꯅꯕ ꯑꯃ ꯆꯠꯂꯦ ꯍꯥꯏꯕꯗꯣ ꯑꯗꯨ ꯃꯥꯒꯤ ꯃꯄꯥꯅ ꯆꯠꯄꯅꯦꯕꯀꯣ ꯃꯊꯟꯗ ꯆꯠꯄꯖꯥꯠꯅꯤ ꯑꯗꯨꯗ ꯃꯊꯟꯗ ꯆꯠꯂꯒ ꯐꯤꯗꯣ ꯌꯥꯝꯃꯤ ꯈꯣꯠꯂꯤꯅ ꯍꯥꯏꯕ ꯑꯗꯨꯗ ꯀꯩꯝꯇ ꯊꯧꯁꯥꯔꯛꯇꯦꯌꯦ ꯀꯔꯤꯝ ꯊꯧꯁꯥꯔꯛꯇꯕꯤꯗ ꯑꯩꯈꯣꯏ ꯍꯥꯏꯅꯩꯁꯤꯅ ꯑꯃꯨꯛ ꯃꯤ ꯈꯤꯇꯪ ꯌꯥꯝꯅ ꯆꯠꯂꯒ ꯈꯤꯇꯪ ꯂꯨꯝꯅ ꯂꯧꯅꯕ ꯇꯧꯁꯦ ꯍꯥꯏꯃꯤꯗ

ꯑꯗꯨꯒ ꯑꯗꯨꯒ ꯂꯥꯟ ꯃꯇꯝꯒ ꯑꯣꯏꯔꯦ ꯑꯗꯨꯗꯒꯤ ꯔꯤꯂꯤꯐ ꯀꯦꯝꯗ ꯂꯩꯔꯤꯕ ꯀꯥꯡꯒꯨꯗꯨꯁꯨ ꯑꯨꯗꯝ ꯊꯤ ꯃꯥꯟꯅꯦꯕ ꯑꯗꯨꯝ ꯐꯨꯜꯗ ꯑꯗꯨ ꯃꯣꯏꯒꯤꯁꯨ ꯈꯜꯂꯒ ꯈꯔ ꯇꯥꯕ ꯌꯥꯏ ꯍꯥꯏꯃꯤꯗ

ꯚꯥꯏ ꯑꯗꯣ ꯀꯩꯅꯣ ꯑꯩꯈꯣꯏ ꯁꯨꯃꯥꯏꯅ ꯇꯧꯔꯁꯦ ꯑꯊꯨꯕꯗ ꯀꯩꯅꯣ ꯒ꯭ꯔꯨꯞ ꯑꯃ ꯁꯦꯝꯃꯁꯦꯕꯀꯣ ꯋꯥꯆꯞꯇ ꯑꯗꯨꯒ ꯑꯗꯨꯗ ꯆꯠꯇꯧꯕ ꯅꯨꯃꯤꯠꯇꯣ ꯍꯥꯏꯅꯔꯁꯦ ꯑꯗꯨꯒ ꯆꯠꯅꯕ ꯇꯧꯔꯁꯦꯕ ꯍꯥꯏꯗꯤ ꯈꯤꯇꯪ ꯊꯨꯖꯤꯟꯁꯦꯕꯀꯣ ꯍꯥꯏꯗꯤ ꯁꯦꯁꯟꯁꯦ ꯂꯣꯏꯈ꯭ꯔꯗꯤ ꯑꯃꯨꯛ ꯁ꯭ꯀꯨꯜꯗꯣ ꯍꯣꯡꯒꯦ ꯍꯥꯏꯕ ꯑꯃꯨꯛ ꯐꯔꯛ ꯇꯥꯅꯅꯤꯅ ꯑꯗꯨꯅ ꯈꯤꯇꯪ ꯊꯨꯅ ꯇꯧꯅꯕ ꯍꯥꯏꯕ ꯑꯩꯅ ꯏꯃꯥꯟꯅꯕꯉꯩꯗ ꯑꯥ ꯑꯗꯨꯃꯥꯏꯅ ꯍꯧꯗ꯭ꯔꯤꯉꯥꯏꯗꯨꯗ ꯈꯤꯇꯪ ꯉꯥꯡꯍꯧꯔꯗꯤ ꯐꯅꯤꯗꯅ ꯃꯣꯏ ꯗꯣꯀꯨꯃꯦꯟ ꯆꯪꯕꯁꯦ ꯑꯙꯥꯔꯅꯦ ꯑꯗꯒꯤ ꯁꯨꯝ ꯍꯥꯟꯅ ꯑꯩꯈꯣꯏ ꯆꯪꯒꯤꯕꯗꯣ ꯀꯔꯤ ꯍꯥꯏꯅꯤ ꯑꯥ ꯑꯥ ꯑꯗꯨꯗꯪ ꯆꯪꯃꯟꯅꯦꯕꯀꯣ ꯑꯗꯨꯒ ꯃꯣꯏꯅ ꯍꯥꯏꯁꯤꯅ ꯑꯃꯨꯛ ꯄꯩꯁꯥꯗꯣ ꯄꯩꯁꯥꯗꯣ ꯍꯥꯟꯅ ꯄꯣꯔꯣꯛꯑꯣ ꯁꯤꯅꯦꯕ ꯂꯩꯇꯕ ꯃꯤꯒꯤꯁꯨ ꯈꯔ ꯈꯟꯗꯦꯕꯀꯣ ꯄꯩꯁꯥꯗꯣ ꯍꯥꯟꯅ ꯄꯣꯔꯛꯑꯒ ꯐꯨꯜ ꯊꯤꯌꯨ ꯁꯤꯅꯤ ꯃꯇꯠ ꯃꯇꯠ ꯊꯤꯕ ꯌꯥꯗꯦ ꯁꯤꯅꯤ ꯃꯣꯏꯅ ꯍꯥꯏꯁꯦ ꯃꯆꯤꯠ ꯃꯆꯤꯠ ꯊꯤ ꯌꯥꯗꯦ ꯁꯤꯅꯤ

ꯑꯗꯨꯅꯦ ꯁ꯭ꯀꯨꯜꯁꯦ ꯁꯨꯃꯥꯏꯅ ꯁꯨꯝ ꯇꯧꯔꯗꯤ ꯃꯨꯊꯔꯛꯑꯅꯤꯕ ꯑꯗꯨꯅ ꯌꯥꯔꯔꯣꯏꯗ ꯃꯣꯏꯁꯤꯗꯤ ꯑꯥ ꯑꯗꯨꯅꯦ ꯍꯥꯏꯁꯤ ꯎꯝ ꯑꯗꯣ ꯚꯥꯏ ꯑꯗꯨ ꯒ꯭ꯔꯨꯞꯇꯨ ꯑꯣ ꯑꯣ ꯑꯣ